ꯑꯩꯅ ꯐꯣꯟ ꯇꯧꯖꯔꯛꯏꯁꯤ ꯖꯃꯥꯇꯣ ꯐꯨꯠ ꯗꯦꯂꯤꯕꯔꯤ ꯁꯥꯔꯕꯤꯁꯀꯤ ꯅꯝꯕꯔ ꯑꯣꯏꯕꯤꯔꯦꯀꯣ ꯑꯩꯁꯦ ꯃꯃꯥꯡꯒꯤ ꯍꯞꯇꯥꯗ ꯁꯤꯒꯤ ꯐꯨꯠ ꯗꯤꯂꯤꯕꯔꯤ ꯁꯥꯔꯕꯤꯁꯁꯤꯗꯒꯤ ꯄꯤꯖꯥ ꯑꯣꯗꯔ ꯇꯧꯔꯒ ꯂꯧꯔꯒ ꯆꯥꯈꯤꯕꯅꯦ ꯑꯗꯣ ꯃꯃꯥꯡꯗ ꯑꯣꯗꯔ ꯇꯧꯈꯤꯕ ꯄꯤꯖꯥꯗꯨꯁꯨ ꯌꯥꯝꯅ ꯍꯥꯎꯏ ꯑꯗꯣ ꯉꯁꯤꯁꯨ ꯑꯃꯨꯛ ꯍꯟꯅ ꯄꯤꯖꯥꯗꯣ ꯑꯣꯗꯔ ꯇꯧꯖꯒꯦ ꯍꯥꯏꯅ ꯀꯣꯜ ꯇꯧꯖꯔꯛꯄꯅꯤ ꯅꯨꯃꯤꯗꯥꯡ ꯄꯨꯡ ꯇꯔꯦꯠꯐꯥꯎꯒꯤ ꯃꯅꯨꯡꯗ ꯄꯤꯖꯥꯗꯨ ꯊꯤꯟꯕꯤꯔꯛꯎ ꯑꯗꯨꯒ ꯊꯤꯟꯕꯤꯔꯛꯄ ꯃꯇꯝꯗ ꯄꯤꯖꯥꯗꯣ ꯑꯅꯤ ꯁꯨꯍꯟꯕꯤꯔꯛꯎ ꯃꯃꯥꯡꯗꯗꯤ ꯑꯃꯈꯛꯇꯪ ꯑꯣꯏꯅ ꯇꯧꯖꯈꯤꯕꯅꯤ ꯑꯗꯣ ꯀꯦꯁ ꯀꯅꯣ ꯇꯥꯕ ꯑꯦꯃꯥꯎꯟꯗꯨꯅ ꯑꯩ ꯀꯦꯁ ꯑꯣꯟ ꯗꯦꯂꯤꯕꯔꯤ ꯑꯣꯏꯅ ꯇꯧꯖꯒꯦ